ꯍꯂꯣ ꯁꯣꯝꯁꯦ ꯃꯥꯁꯨꯝ ꯔꯦꯁꯇꯨꯔꯦꯟ ꯅꯠꯇ꯭ꯔꯣ ꯑꯣ ꯑꯩꯒꯤ ꯑꯣꯔꯗꯔ ꯑꯃ ꯇꯧꯖꯒꯦ ꯌꯥꯒꯗ꯭ꯔꯣ ꯑꯣ ꯆꯤꯛꯀꯟ ꯕꯤꯔꯌꯥꯅꯤ ꯐꯨꯜ ꯄ꯭ꯂꯦꯠ ꯑꯃꯒ ꯕꯤꯐ ꯕꯤꯔꯌꯥꯅꯤ ꯄ꯭ꯂꯦꯠ ꯑꯃꯠꯇꯒ ꯑꯣꯔꯗꯔ ꯇꯧꯖꯒꯦ ꯁꯉꯥꯏꯌꯨꯝꯐꯝꯒꯤ ꯗꯥꯝ ꯃꯅꯥꯛꯇ ꯊꯤꯟꯕꯤꯔꯛꯑꯣ ꯑꯣ ꯑꯗꯣ ꯅꯣꯏ ꯊꯤꯜꯂꯛꯄ ꯃꯇꯝꯗ ꯗꯤꯁꯄꯣꯖꯤꯕꯜ ꯄ꯭ꯂꯦꯠ ꯑꯃꯒ ꯐꯣꯛ ꯑꯃꯠꯇꯒ ꯌꯥꯎꯕꯤꯔꯛꯑꯣ ꯍꯣꯏ ꯌꯥꯔꯦ ꯌꯥꯔꯦ